ꯎꯝ ꯍꯥꯏꯕꯤꯌꯨ ꯍꯂꯣ ꯍꯣꯏ ꯍꯥꯏꯕꯤꯌꯨ ꯑ ꯍꯣꯏꯌꯦ ꯍꯣꯏ ꯌꯥꯏꯌꯦ ꯍꯥꯏꯗꯤ ꯍꯧꯖꯤꯛ ꯃꯅꯥ ꯃꯁꯤꯡꯁꯤꯡꯁꯦ ꯍꯥꯏꯗꯤ ꯍꯧꯖꯤꯛꯀꯤ ꯃꯇꯝꯒꯤ ꯍꯥꯏꯗꯤ ꯍꯧꯖꯤꯛꯀꯤ ꯀꯔꯤ ꯃꯇꯝ ꯎꯝ ꯍꯪꯒꯥꯝ ꯂꯩ ꯀꯣꯕꯤꯂꯩ ꯂꯩ ꯑꯗꯩ ꯀꯣꯕꯤ ꯀꯣꯕꯤꯂꯩ ꯍꯥꯏꯗꯤ ꯀꯣꯕꯤ ꯊꯝꯆꯦꯠ ꯃꯥꯟꯕꯤꯁꯨ ꯍꯥꯏꯅꯩꯀꯣ ꯑꯗꯨꯁꯨ ꯁꯣꯝꯗ ꯂꯩꯖꯔꯦ ꯑꯗꯨꯒ ꯀꯣꯕꯤ ꯐꯨꯜ ꯍꯥꯏꯗꯤ ꯀꯣꯕꯤ ꯀꯩꯅꯣ ꯇꯧꯕꯤꯗꯨꯁꯨ ꯁꯣꯝꯗ ꯍꯧꯖꯤꯛꯀꯤ ꯁꯤꯗꯤ ꯌꯥꯝ ꯐꯖꯔꯤꯕꯅꯤ ꯍꯧꯖꯤꯛ ꯍꯧꯖꯤꯛꯀꯤ ꯌꯦꯛꯆꯔꯛꯄ ꯉꯁꯤꯒꯤ ꯍꯦꯛꯂꯛꯄ ꯉꯥꯛꯇꯅꯦꯕ ꯁꯤꯁꯤꯡꯁꯤꯗꯤ ꯑꯗꯨꯒ ꯍꯥꯔ ꯍꯣꯏ ꯀꯣꯕꯤꯒꯨꯝꯕꯕꯨꯗꯤ ꯍꯥꯔꯗꯤ ꯆꯥꯏꯗ꯭ꯔꯦ ꯑꯗꯨꯒ ꯈꯥꯃꯦꯟꯒꯨꯝꯕꯁꯤꯕꯨꯗꯤ ꯑꯗꯨꯝ ꯍꯥꯏꯗꯤ ꯌꯥꯝ ꯀꯟꯅ ꯈꯥꯃꯦꯟꯒꯨꯝꯕꯗꯤ ꯇꯤꯟꯁꯨ ꯇꯥꯏꯗꯅꯀꯣ ꯑꯗꯨꯒꯤ ꯌꯥꯝ ꯆꯥꯏꯗꯕꯤꯗ ꯑꯗꯨꯝ ꯍꯥꯏꯗꯤ ꯃꯤꯒꯤꯗꯤ ꯍꯤꯡꯒꯣꯟ ꯑꯆꯧ ꯑꯆꯧꯕ ꯇꯧꯕꯤꯅ ꯈꯥꯃꯦꯟꯒꯨꯝꯕꯗꯤ ꯀꯩꯁꯨ ꯍꯥꯏꯗꯤ ꯐꯥꯝꯒꯤ ꯃꯌꯥꯝ ꯑꯆꯧꯕ ꯑꯆꯧꯕ ꯇꯧꯕꯅꯤꯅ ꯈꯔ ꯈꯔꯗꯤ ꯌꯥꯎꯏ ꯑꯗꯨꯕꯨ ꯌꯥꯝ ꯁꯣꯛꯄ ꯌꯥꯝꯅ ꯑꯀꯟꯕ ꯄꯣꯠꯇꯤ ꯌꯥꯎꯕꯗꯤ ꯅꯠꯇꯦꯀꯣ ꯑꯗꯨꯒ ꯍꯋꯥꯏ ꯃꯨꯕꯤ ꯍꯋꯥꯏ ꯊ꯭ꯔꯥꯛ ꯃꯈꯣꯏꯁꯤꯡꯁꯤꯕꯨꯗꯤ ꯍꯥꯔ ꯅꯨꯡ ꯀꯩꯝ ꯌꯥꯎꯗꯦꯀꯣ ꯃꯈꯣꯏꯁꯤꯗꯤ ꯂꯣꯏꯅ ꯀꯩꯅꯣ ꯉꯥꯛꯇꯅꯤ ꯍꯣꯏ ꯃꯔꯣꯏ ꯅꯥꯀꯨꯞꯄꯤꯁꯨ ꯌꯥꯎꯏ ꯃꯔꯣꯏ ꯅꯥꯀꯨꯞꯄꯤꯁꯤ ꯀꯌꯥꯕꯨꯗꯤ ꯐꯠꯇ꯭ꯔꯦ ꯍꯧꯖꯤꯛ ꯃꯇꯝ ꯏꯪꯕ ꯃꯇꯝꯁꯨ ꯑꯣꯏꯕꯁꯦ ꯁꯤꯅ ꯁꯣꯝꯗ ꯃꯔꯣꯏ ꯅꯥꯀꯨꯞꯄꯤꯅ ꯁꯣꯝꯗ ꯂꯩꯔꯤꯁꯨ ꯀꯩꯅꯣꯗ ꯂꯩꯔꯦ ꯁꯤ ꯍꯦꯛ ꯅꯥꯀꯟꯗ ꯑꯗꯨꯒ ꯀꯩꯅꯣ ꯅꯥꯄꯥꯛꯄꯤ ꯍꯣꯏ ꯅꯥꯄꯥꯛꯄꯤ ꯃꯔꯥ ꯀꯩꯀꯥ ꯈꯔꯁꯨ ꯌꯥꯎꯖꯔꯦ ꯍꯧꯖꯤꯛꯁꯦ ꯍꯣꯏ ꯀꯩꯅꯣ ꯅꯧꯅ ꯍꯥꯏꯗꯤ ꯍꯧꯖꯤꯛꯁꯦ ꯄꯣꯠ ꯆꯩꯁꯦ ꯑꯗꯨꯝ ꯇꯥꯡꯉꯦꯕ ꯇꯥꯡꯉꯦ ꯍꯥꯏꯗꯤ ꯍꯪꯒꯥꯝ ꯑꯣꯏꯒꯦꯔ ꯍꯪꯒꯥꯝꯁꯦ ꯂꯨꯄꯥ ꯀꯨꯟꯒꯤ ꯅꯠꯇ꯭ꯔꯗꯤ ꯆꯔꯥ ꯐꯥꯗꯦ ꯑꯗꯨꯕꯨ ꯍꯪꯒꯥꯝꯁꯤ ꯌꯥꯝꯁꯤ ꯌꯥꯝ ꯂꯩꯅꯩ ꯍꯥꯏꯗꯤ ꯍꯪꯒꯥꯝꯅꯤꯅ ꯀꯨꯟꯒꯤ ꯆꯔꯥ ꯐꯥꯔꯦ ꯃꯤ ꯀꯨꯟ ꯅꯠꯇ꯭ꯔꯒ ꯀꯨꯟꯊ꯭ꯔꯥ ꯅꯠꯇ꯭ꯔꯒ ꯌꯥꯡꯈꯩꯒꯤ ꯂꯩꯕꯗ ꯌꯥꯝꯃꯦꯕ ꯍꯪꯒꯥꯝꯁꯤꯗꯤ ꯑꯗꯨꯕꯨ ꯍꯋꯥꯏ ꯊ꯭ꯔꯥꯛ ꯃꯣꯏ ꯄꯩꯁꯥ ꯈꯔ ꯄꯥꯏꯕ ꯃꯈꯣꯏꯁꯤꯁꯨ ꯎꯝ ꯃꯄꯨꯟ ꯃꯄꯨꯟꯁꯤ ꯀꯨꯟ ꯀꯨꯟꯒꯤꯅꯤ ꯆꯥꯎꯕꯅꯦ ꯑꯩꯈꯣꯏꯒꯤꯗꯤ ꯃꯄꯨꯟꯁꯤꯡꯁꯦ ꯍꯣꯏ ꯍꯣꯏ ꯍꯣꯏ ꯍꯥꯞꯆꯔꯛꯀꯦ ꯍꯋꯥꯏ ꯃꯨꯕꯤꯁꯦ ꯀꯌꯥꯃꯨꯛꯀꯤ ꯍꯥꯞꯄꯛꯎꯒꯦ ꯀꯦꯖꯤꯗ ꯍꯋꯥꯏ ꯃꯨꯕꯤꯁꯤ ꯆꯥꯃꯒ ꯀꯨꯟ ꯁꯨꯃꯥꯏꯅ ꯄꯤꯕꯅꯦꯕ ꯍꯣꯍꯣꯏ ꯑꯗ ꯑꯗꯨꯝ ꯍꯥꯞꯆꯔꯛꯑꯒꯦ ꯄꯨꯟꯅ ꯑꯗꯨꯝ ꯍꯥꯞꯄꯛꯑꯒꯦꯀꯣ ꯍꯋꯥꯏꯁꯤꯅ ꯃꯈꯥ ꯊꯥꯔꯒ ꯎꯝ ꯍꯣꯏ ꯍꯣꯏ